ꯍꯜꯂꯣ ꯁꯤꯕꯨ ꯑꯩꯈꯣꯏ ꯀꯦꯕ ꯁꯦꯟꯇꯔ ꯑꯣꯏꯗꯣꯏ ꯅꯠꯇ꯭ꯔꯣ ꯑꯩꯈꯣꯏꯒꯤ ꯑꯩꯈꯣꯏ ꯏꯃꯥꯒ ꯑꯩꯈꯣꯏ ꯕꯕꯥꯒꯗꯣ ꯒꯣꯍꯥꯇꯤꯗ ꯂꯥꯏꯌꯦꯡꯕ ꯆꯠꯈꯤꯕꯅꯦ ꯑꯗꯨꯗꯣ ꯍꯌꯦꯡ ꯑꯌꯨꯛꯁꯦ ꯑꯃꯨꯛꯇꯪ ꯂꯧꯃꯤꯟꯅꯔꯨꯁꯦꯑꯅ ꯑꯩ ꯀꯦꯕ ꯑꯃꯈꯛꯇꯪ ꯕꯨꯛ ꯇꯧꯖꯒꯦꯅ ꯑꯩ ꯐꯣꯟ ꯇꯧꯖꯔꯛꯄꯅꯤ ꯑꯣ ꯑꯗꯨꯒ ꯄ꯭ꯔꯥꯏꯇꯨꯁꯨ ꯑꯗꯨꯝ ꯍꯥꯏꯐꯦꯠ ꯍꯥꯏꯕꯤꯔꯛꯑꯣ ꯄ꯭ꯔꯥꯏꯁꯅ ꯀꯌꯥꯝ ꯀꯩꯗꯧꯕꯅꯣ ꯍꯥꯏꯕꯗꯨꯁꯨ ꯑꯣ ꯑꯗꯨ ꯍꯌꯦꯡ ꯑꯗꯨ ꯑꯣꯏꯕꯇꯥꯔꯒꯗꯤ ꯑꯩ ꯍꯌꯦꯡꯁꯦ ꯀꯣꯜ ꯇꯧꯖꯔꯛꯑꯒꯦ ꯑꯌꯨꯛꯇ ꯑꯗꯨꯒ ꯆꯠꯃꯤꯟꯅꯔꯁꯦ ꯊꯦꯡꯀ꯭ꯌꯨ